ꯁꯥꯟꯅ ꯈꯣꯠꯅꯕ ꯍꯥꯏꯕꯁꯦ ꯃꯤꯑꯣꯏꯕꯒꯤ ꯄꯨꯟꯁꯤꯗ ꯌꯥꯝꯅ ꯀꯥꯟꯅꯕ ꯑꯃꯅꯤ ꯍꯛꯆꯥꯡꯁꯨ ꯐꯍꯟꯒꯅꯤ ꯒ꯭ꯌꯥꯟꯁꯨ ꯊꯣꯛꯂꯛꯀꯅꯤ ꯍꯥꯏꯕꯗꯤ ꯁꯥꯟꯅꯔꯛꯄꯗ ꯏꯁꯀꯤꯜꯁꯁꯨ ꯏꯟꯀ꯭ꯔꯤꯁ ꯇꯧꯔꯛꯀꯅꯤ ꯋꯥꯈꯟꯁꯨ ꯅꯨꯡꯉꯥꯏꯍꯟꯒꯅꯤ ꯍꯛꯆꯥꯡꯁꯨ ꯌꯥꯡꯍꯟꯒꯅꯤ ꯏꯁꯄꯣꯔꯠꯁ ꯍꯥꯏꯕꯁꯤ ꯌꯥꯝꯅ ꯀꯥꯟꯅꯕ ꯑꯃꯅꯤ ꯑꯗꯨꯕꯨ ꯃꯤꯑꯣꯏ ꯈꯔꯅ ꯁꯥꯟꯅꯕꯗ ꯄꯥꯡꯒꯜ ꯊꯣꯛꯅꯉꯥꯏꯒꯤ ꯋꯥꯗꯅꯉꯥꯏꯒꯤ ꯗ꯭ꯔꯒ ꯁꯤꯖꯤꯟꯅꯕꯁꯨ ꯂꯩ ꯑꯩꯈꯣꯏ ꯑꯁ꯭ꯋꯥꯏꯗꯕꯨꯗꯤ ꯂꯩꯇꯦ ꯑꯗꯨꯕꯨ ꯋꯥꯔꯜꯒꯤ ꯈ꯭ꯋꯥꯏꯗꯒꯤ ꯐꯥꯎꯕ ꯃꯔꯥꯗꯣꯅꯥ ꯍꯥꯏꯕ ꯅꯨꯄꯥ ꯑꯗꯨ ꯗ꯭ꯔꯒ ꯁꯤꯖꯤꯟꯅꯕ ꯗ꯭ꯔꯒ ꯁꯤꯖꯤꯟꯅꯗꯨꯅ ꯕꯣꯜ ꯁꯥꯟꯅꯔꯛꯇꯨꯅ ꯑꯋꯥꯕ ꯈꯥꯡꯅꯉꯥꯏꯒꯤꯗꯃꯛꯇ ꯁꯤꯖꯤꯟꯅꯔꯛꯄꯗ ꯈꯪꯅꯔꯛꯄꯗꯒꯤ ꯕꯦꯟ ꯆꯥꯈ꯭ꯔꯕꯅꯤ ꯑꯗꯨꯅ ꯁꯥꯟꯅꯔꯣꯏꯁꯤꯡꯗ ꯈꯪꯍꯟꯕ ꯑꯃ ꯁꯥꯟꯅꯕ ꯈꯣꯠꯅꯕꯗ ꯍꯛꯆꯥꯡ ꯄꯥꯡꯒꯜ ꯂꯩꯅꯉꯥꯏꯒꯤ ꯗ꯭ꯔꯒ ꯁꯤꯖꯤꯟꯅꯕ ꯑꯗꯨ ꯇꯧꯕꯤꯒꯅꯨ ꯆꯨꯔꯨꯞ ꯊꯛꯑꯗꯤ ꯅꯤꯁꯥ ꯆꯥꯔꯗꯤ ꯁꯥꯟꯅꯕꯗ ꯁꯣꯔ ꯍꯣꯟꯕ ꯋꯥꯒꯅꯤ ꯄꯨꯛ ꯅꯥꯔꯛꯀꯅꯤ ꯀꯣꯛ ꯆꯤꯛꯀꯅꯤ ꯑꯗꯨꯗ ꯄꯨꯟꯁꯤꯒꯤ ꯀꯦꯔꯤꯌꯔ ꯃꯥꯡꯕ ꯍꯥꯏꯕꯁꯤ ꯊꯣꯛꯂꯛꯀꯅꯤ ꯑꯗꯨꯗ ꯅꯠꯇꯅ ꯏꯁꯄꯣꯔꯠꯁ ꯈꯛꯇ ꯅꯠꯇꯅ ꯅꯤꯁꯥ ꯆꯥꯔꯕ ꯗ꯭ꯔꯒ ꯁꯤꯖꯤꯟꯅꯔꯕ ꯃꯥꯡꯗ ꯂꯩꯔꯤꯕ ꯊꯕꯛ ꯅꯣꯏꯅ ꯇꯧꯒꯗꯕ ꯄꯥꯡꯊꯣꯛꯀꯗꯕ ꯑꯗꯨꯗ ꯃꯄꯨꯡꯁꯨ ꯐꯥꯔꯛꯑꯣꯏ ꯅꯔꯛꯀꯅꯤ ꯑꯗꯨꯅ ꯗ꯭ꯔꯒꯁ ꯁꯤꯖꯤꯟꯅꯕ ꯇꯧꯕꯤꯒꯅꯨ ꯗ꯭ꯔꯒꯁ ꯅꯤꯁꯥ ꯍꯥꯏꯕꯁꯤ ꯌꯥꯝꯅ ꯐꯠꯇꯕ ꯑꯗꯨꯅꯤ ꯏꯁꯄꯣꯔꯠꯁ ꯁꯥꯟꯅꯕꯗ ꯅꯤꯁꯥ ꯁꯤꯖꯤꯟꯅꯗꯅ ꯀꯩꯗꯧꯉꯩꯗꯁꯨ ꯃꯄꯨꯡ ꯐꯥꯍꯟꯕ ꯉꯝꯃꯣꯏ